ꯐꯣꯟ ꯄꯥꯏꯕꯤꯔꯤꯕ ꯑꯁꯤ ꯀꯣꯔꯧ ꯀꯦꯕ ꯁꯥꯔꯕꯤꯁ ꯑꯣꯏꯕꯤꯕ꯭ꯔꯥ ꯑꯣꯏꯔꯒꯗꯤ ꯈꯣꯡꯖꯣꯝ ꯋꯥꯔ ꯃꯦꯃꯣꯔꯦꯜ ꯐꯥꯎꯕ ꯑꯩꯈꯣꯏ ꯏꯃꯨꯡꯒꯤ ꯃꯤ ꯃꯉꯥ ꯆꯠꯀꯗꯕꯅꯤ ꯁꯣꯝꯒꯤ ꯀꯥꯔ ꯁ꯭ꯋꯤꯐ ꯗꯤꯖꯥꯔ ꯂꯩꯔꯒꯗꯤ ꯍꯧꯖꯤꯛ ꯅꯨꯡꯊꯤꯜ ꯄꯨꯡ ꯑꯅꯤꯗ ꯁꯤꯡꯖꯃꯩ ꯇ꯭ꯔꯥꯐꯤꯛ ꯄꯣꯏꯟꯗ ꯂꯥꯛꯄꯤꯔꯛꯎ